ꯍꯂꯣ ꯁꯤꯁꯦ ꯂꯩꯃ ꯁꯣꯞꯄꯤꯡꯒꯤ ꯁꯣꯞ ꯅꯝꯕꯔ ꯇ꯭ꯋꯦꯟꯇꯤ ꯋꯥꯟ ꯑꯣꯏꯕꯤꯔꯕꯣ ꯁꯤꯗ ꯅꯍꯥꯟ ꯑꯩꯅ ꯐꯣꯟ ꯑꯃ ꯑꯣꯔꯗꯔ ꯇꯩꯖꯔꯝꯕꯅꯦꯕ ꯁꯦꯝꯁꯨꯡꯗꯣ ꯑꯦ ꯖꯦꯠ ꯅ ꯑꯥ ꯑꯗꯣ ꯂꯥꯛꯑꯕꯅ ꯍꯪꯒꯦ ꯇꯩꯕ

ꯑꯣ ꯍꯣꯏ ꯍꯣꯏ ꯑꯗꯨꯗꯤ ꯑꯗꯨꯝ ꯌꯧꯔꯛꯄꯒ ꯑꯗꯨꯝ ꯍꯥꯏꯕꯤꯔꯛꯑꯣꯀꯣ